ꯑꯩꯅ ꯑꯇꯣꯞꯄ ꯏꯃꯨꯡꯒ ꯑꯍꯥꯡꯕ ꯃꯇꯝꯗ ꯋꯥꯔꯤ ꯁꯥꯟꯅꯕꯗ ꯆꯥꯛꯈꯨꯝꯒꯤ ꯃꯇꯥꯡꯗ ꯁꯤꯌꯔ ꯇꯧꯖꯕ ꯄꯥꯝꯕꯗꯤ ꯆꯥꯎꯈꯠꯂꯛꯄꯒꯤ ꯃꯇꯨꯡ ꯏꯟꯅ ꯍꯧꯖꯤꯛꯇꯤ ꯒꯦꯁꯇ ꯊꯣꯡꯕꯅ ꯑꯅꯝꯕꯅꯦ ꯏꯃꯨꯡ ꯈꯨꯗꯤꯡꯃꯛ ꯁꯤꯡꯗ ꯊꯣꯡꯕꯒꯤ ꯍꯩꯅꯕꯤꯁꯦ ꯀꯥꯎꯈ꯭ꯔꯦ ꯑꯩꯈꯣꯏꯒꯤꯁꯨ ꯃꯉꯥꯏꯔꯦ ꯑꯗꯨꯕꯨ ꯑꯩꯅ ꯄꯥꯝꯖꯕꯗꯤ ꯐꯨꯡꯒꯥ ꯂꯥꯏꯔꯨ ꯑꯃ ꯊꯝꯗꯨꯅ ꯅꯨꯡꯇꯤꯒꯤ ꯃꯩ ꯍꯧꯒꯠꯄꯤꯗꯨꯅ ꯏꯕꯦꯟ ꯏꯃꯣꯏꯅꯨꯒꯤ ꯄꯨꯖꯥ ꯇꯧꯕꯤꯕ ꯄꯥꯝꯖꯩ ꯑꯃꯗꯤ ꯐꯨꯡꯒꯥ ꯂꯥꯏꯔꯨ ꯍꯥꯏꯕ ꯑꯁꯤ ꯂꯩꯕꯅꯁꯨ ꯃꯌꯥꯝ ꯃꯩꯗ ꯑꯣꯏꯔꯕꯁꯨ ꯇꯤꯛꯃꯤꯟꯅꯗꯨꯅ ꯑꯋꯥ ꯅꯨꯡꯉꯥꯏ ꯋꯥꯔꯤ ꯀꯌꯥꯁꯨ ꯁꯥꯔꯒꯗꯤ ꯏꯃꯨꯡꯒꯤ ꯇꯣꯉꯥꯟ ꯇꯣꯉꯥꯟ ꯇꯥꯅꯔꯤꯕ ꯕꯦꯚꯥꯔ ꯂꯩꯅꯗ꯭ꯔꯤꯕ ꯃꯈꯩꯁꯨ ꯈꯔꯗꯁꯨ ꯄꯨꯟꯁꯤꯟꯕꯒꯤ ꯂꯝꯕꯤ ꯑꯣꯏꯒꯅꯤ ꯍꯥꯏꯅ ꯈꯟꯂꯤ